ꯂꯝꯀꯣꯏꯕꯁꯤꯡꯅ ꯑꯩꯈꯣꯏꯒꯤ ꯃꯐꯝꯗ ꯂꯥꯛꯄ ꯃꯇꯝꯗ ꯊꯦꯡꯅꯔꯤꯕ ꯈꯨꯗꯣꯡꯆꯥꯗꯕ ꯁꯤꯡꯁꯤ ꯃꯈꯣꯏꯅ ꯆꯠꯅꯤꯡꯉꯤꯕ ꯃꯐꯝ ꯑꯗꯨ ꯆꯠꯄꯒꯤꯗꯃꯛꯇ ꯊꯣꯛꯂꯛꯄ ꯃꯇꯝꯗ ꯑꯩꯈꯣꯏꯒꯤ ꯂꯝꯕꯤ ꯊꯣꯡ ꯆꯠꯇꯕꯅ ꯃꯔꯝ ꯑꯣꯏꯔꯒ ꯃꯣꯏꯅ ꯆꯠꯅꯤꯡꯉꯤꯕ ꯇꯥꯔꯒꯦꯠ ꯑꯗꯨ ꯆꯠꯄ ꯐꯪꯗꯕꯁꯨ ꯌꯥꯎꯋꯤ ꯑꯗꯨꯒ ꯀꯔꯤꯒꯨꯝꯕ ꯆꯠꯂꯨꯕ ꯇꯥꯔꯕꯁꯨ ꯍꯜꯂꯛꯄꯗ ꯊꯦꯡꯈꯤꯕ ꯍꯥꯏꯕꯗꯨ ꯑꯣꯏ ꯃꯣꯏꯅ ꯂꯥꯛꯏꯁꯦ ꯑꯩꯈꯣꯏꯒꯤ ꯃꯅꯤꯄꯨꯔ ꯑꯁꯤꯗ ꯂꯥꯛꯏꯁꯤ ꯑꯀꯛꯅꯕ ꯃꯇꯝ ꯈꯔꯈꯛꯀꯤꯅꯤ ꯃꯣꯏꯅ ꯂꯥꯛꯏꯁꯤ ꯀꯩꯒꯨꯝꯕ ꯃꯣꯏꯅ ꯆꯠꯅꯤꯡꯉꯤꯕ ꯃꯐꯝ ꯑꯗꯨ ꯆꯠꯄꯗ ꯂꯝꯕꯤ ꯊꯣꯡ ꯐꯠꯇꯕꯅ ꯃꯔꯝ ꯑꯣꯏꯔꯒ ꯃꯣꯏꯗ ꯑꯋꯥꯕ ꯌꯥꯝ ꯑꯣꯏ ꯍꯥꯏꯕꯗꯤ ꯑꯩꯈꯣꯏ ꯃꯅꯤꯄꯨꯔ ꯑꯁꯤ ꯆꯤꯡ ꯉꯥꯛꯇꯅ ꯀꯣꯏꯁꯤꯟꯕꯅꯤ ꯅꯣꯡ ꯏꯁꯤꯡ ꯆꯨꯕ ꯀꯥꯟꯗ ꯐ꯭ꯂꯠ ꯇꯧꯕ ꯏꯁꯤꯡ ꯏꯆꯥꯎ ꯊꯣꯛꯄ ꯁꯨꯒꯨꯝꯕꯁꯦ ꯌꯥꯝ ꯑꯅꯝꯕ ꯃꯥꯌꯣꯛꯅꯩ ꯍꯥꯏꯔꯤꯕ ꯃꯥꯌꯣꯛꯅꯕ ꯑꯁꯤꯒꯤ ꯃꯔꯝ ꯑꯣꯏꯔꯒ ꯃꯈꯣꯏꯗ ꯃꯣꯏ ꯃꯣꯏꯅ ꯇꯥꯔꯒꯦꯠ ꯇꯧꯔꯤꯕ ꯃꯐꯝ ꯑꯁꯤ ꯆꯠꯀꯦ ꯍꯥꯏꯕ ꯐꯪꯖꯗꯦ ꯑꯗꯨꯒ ꯃꯣꯏꯅ ꯂꯥꯛꯄ ꯃꯇꯝꯗ ꯑꯩꯈꯣꯏꯒ ꯃꯣꯏꯒ ꯆꯤꯟꯖꯥꯛ ꯃꯥꯟꯅꯗꯦ ꯍꯥꯏꯗꯤ ꯃꯣꯏ ꯑꯁꯣꯝꯒ ꯑꯩꯈꯣꯏꯒꯤ ꯁꯣꯝꯒꯗꯤ ꯃꯥꯟꯅꯗꯕꯅ ꯃꯔꯝ ꯑꯣꯏꯔꯒꯅ ꯃꯣꯏꯗ ꯑꯋꯥꯕ ꯑꯣꯏꯖꯩ ꯑꯗꯨꯒ ꯇ꯭ꯔꯥꯟꯁꯄꯣꯠꯀꯨꯝꯕ ꯍꯥꯏꯕꯗꯤ ꯃꯈꯣꯏꯅ ꯄꯥꯏꯔꯛꯏꯕ ꯄꯨꯔꯛꯏꯕ ꯑꯗꯨꯁꯤꯡꯗꯨꯒ ꯑꯩꯈꯣꯏꯒꯤ ꯃꯅꯤꯄꯨꯔꯗ ꯂꯩꯔꯤꯁꯤꯡꯁꯤꯒ ꯃꯥꯟꯅꯗꯕꯅ ꯃꯔꯝ ꯑꯣꯏꯔꯒ ꯃꯣꯏꯗ ꯈꯨꯗꯣꯡꯆꯥꯗꯕ ꯃꯥꯌꯣꯛꯅꯩ ꯑꯅꯝꯕꯅ ꯈꯨꯗꯣꯡꯆꯥꯗꯕ ꯃꯥꯌꯣꯛꯅꯩ ꯑꯁꯤꯒꯨꯝꯕ ꯀꯌꯥ ꯑꯁꯤꯅ ꯃꯣꯏꯗ ꯃꯅꯤꯄꯨꯔ ꯑꯁꯤꯗ ꯂꯥꯛꯅꯤꯡꯕꯒꯤ ꯑꯄꯥꯝꯕ ꯄꯣꯛꯇꯦ ꯍꯥꯏꯗꯤ ꯍꯥꯏꯗꯤ ꯋꯦꯗꯔ ꯋꯦꯗꯔ ꯍꯥꯏꯔꯒ ꯋꯦꯗꯔꯗꯤ ꯌꯥꯝꯅ ꯅꯨꯡꯉꯥꯏ ꯂꯩꯕ ꯈꯣꯠꯄ ꯃꯣꯗꯔꯦꯠ ꯑꯣꯏ ꯁꯨꯒꯨꯝꯕꯗ ꯑꯣꯏꯔꯁꯨ ꯅꯣꯡ ꯏꯁꯤꯡ ꯆꯨꯔꯛꯄꯒꯤ ꯃꯔꯝ ꯑꯣꯏꯅ ꯐꯠꯇꯕꯅ ꯃꯔꯝ ꯑꯣꯏꯔꯒ ꯃꯣꯏꯗ ꯑꯋꯥꯕ ꯅꯪꯕꯅ ꯃꯔꯝ ꯑꯣꯏꯗꯨꯅ ꯂꯥꯛꯄꯒꯤ ꯈꯨꯗꯣꯡꯆꯥꯕꯁꯤ ꯃꯣꯏꯗ ꯌꯥꯝ ꯅꯦꯝꯖꯩ ꯍꯥꯏꯗꯤ ꯑꯩꯈꯣꯏꯒꯤꯗꯤ